ꯍꯜꯂꯣ ꯑꯁꯤꯕꯨ ꯈꯥ ꯃꯅꯤꯄꯨꯔ ꯀꯣꯂꯦꯁ ꯀꯤ ꯄ꯭ꯔꯤꯟꯁꯤꯄꯜ ꯑꯣꯏꯕꯤꯔꯕ꯭ꯔꯣ ꯑꯥ ꯃꯦꯗꯥꯝ ꯑꯩꯁꯦ ꯄꯥꯏꯈꯣꯝꯕ ꯍꯥꯏꯗꯅ ꯑꯃ ꯁꯦꯀꯦꯟ ꯁꯦꯃꯦꯁꯇꯔꯗ ꯇꯝꯕ ꯑꯉꯥꯡꯗꯣ ꯑꯗꯨꯒꯤ ꯃꯃꯥꯅꯤ ꯑꯥ ꯑꯥ ꯑꯥ ꯍꯣꯏ ꯃꯦꯗꯥꯝ ꯑꯩꯒꯤ ꯏꯆꯥ ꯅꯨꯄꯥꯁꯤꯅ ꯁꯥꯟꯅꯕ ꯄꯥꯝꯖꯕꯁꯤꯗ ꯑꯗꯣ ꯃꯦꯗꯥꯝꯈꯣꯏꯒꯤ ꯍꯟꯗꯛ ꯗꯤꯁꯇ꯭ꯔꯤꯛ ꯂꯦꯕꯦꯜꯒꯤꯁꯨ ꯑꯃ ꯑꯥ ꯊꯥꯡ ꯇꯥ ꯁꯥꯟꯅꯕꯗ ꯃꯥꯅ ꯐꯥꯁ ꯇꯥꯔꯛꯏꯗꯅ ꯑꯗꯨꯒꯤ ꯑꯩꯈꯣꯏꯅ ꯃꯈꯣꯏꯅ ꯅꯦꯁꯅꯦꯜ ꯂꯦꯕꯦꯜꯗ ꯑꯃ ꯒꯧꯋꯥꯗ ꯆꯠꯄꯒꯤ ꯑꯃꯁꯨ ꯍꯥꯏꯔꯛꯑꯕ ꯑꯗꯨꯗ ꯏꯆꯥ ꯅꯨꯄꯥꯁꯤꯅ ꯑꯃꯨꯛ ꯑ ꯄꯔꯤꯈꯥꯁꯦ ꯀꯣꯂꯦꯁꯀꯤ ꯄꯔꯤꯈꯥꯁꯦ ꯑꯃꯨꯛ ꯇꯥꯁꯤꯜꯂꯦꯅ ꯍꯥꯏꯕ ꯑꯗꯣ ꯑꯩꯅ ꯑꯁꯨꯝ ꯃꯦꯗꯥꯝ ꯈꯣꯏꯗꯒꯤ ꯈꯪꯅꯤꯡꯉꯤꯁꯤꯅ ꯃꯥꯅ ꯆꯠꯄꯒꯤ ꯃꯇꯝꯁꯤꯕꯨ ꯁꯥꯟꯅꯕꯒꯤ ꯆꯠꯄꯒꯤ ꯃꯇꯝꯁꯤꯕꯨ ꯄꯔꯤꯈꯥ ꯃꯇꯝꯒ ꯆꯥꯟꯅꯗꯧꯔꯕ꯭ꯔꯥ ꯀꯃꯥꯏꯅ ꯇꯧꯕꯅꯣ ꯑꯃꯁꯨ ꯁꯣꯏꯍꯟꯅꯤꯡꯗꯕ ꯑꯃꯁꯨ ꯁꯣꯏꯍꯟꯅꯤꯡꯗꯕ ꯁꯤꯗ ꯃꯦꯗꯥꯝꯗ ꯍꯪꯖꯅꯤꯡꯉꯛꯄꯩꯅꯤꯅꯦ ꯇꯧꯔꯛꯏꯁꯦ ꯄꯔꯤꯈꯥꯁꯤꯅ ꯇꯥꯔꯤꯛ ꯀꯌꯥꯃꯨꯛꯇ ꯑꯣꯏꯗꯣꯏꯅꯣ

ꯑꯥ

ꯑꯗꯨꯗꯤ ꯌꯥꯝꯅ ꯐꯩꯅꯥ ꯑꯗꯨꯗꯤ ꯁꯣꯝꯗ ꯁꯣꯝꯗꯗꯤ ꯃꯥꯁꯦ ꯃꯊꯥ ꯌꯥꯝꯅ ꯁꯥꯔꯕꯅꯦ ꯑꯗꯨꯒꯤ ꯄꯥꯎꯗꯣ ꯄꯤꯕꯤꯔꯗꯤ ꯃꯥ ꯌꯥꯝꯅ ꯍꯥꯔꯥꯎꯔꯅꯤ ꯑꯗꯣ ꯃꯦꯗꯥꯝ ꯑꯁꯦꯡꯕꯒꯤ ꯃꯈꯣꯏꯒꯤ ꯊꯥꯕꯗꯨ ꯀꯣꯟꯅ ꯊꯥꯕꯗꯤ ꯁꯣꯏꯗꯃꯛꯀꯤ ꯌꯥꯗꯤ ꯌꯥꯔꯅꯤꯀꯣ ꯑꯗꯨꯒ ꯃꯦꯗꯥꯝ ꯑꯩꯈꯣꯏ ꯃꯌꯥꯝꯁꯤꯅ ꯁꯦꯟ ꯊꯨꯝꯁꯤ ꯈꯔꯒ ꯃꯔꯥꯡ ꯀꯥꯏꯖꯗꯕꯅꯦ ꯆꯠꯊꯣꯛ ꯆꯠꯁꯤꯟꯒꯤ ꯀꯩꯅꯣꯁꯤꯕꯨ ꯃꯦꯗꯥꯝꯈꯣꯏꯒꯤ ꯀꯣꯂꯦꯁꯀꯤ ꯐꯟꯒ ꯂꯩꯔꯒ ꯃꯇꯦꯡꯁꯤ ꯄꯥꯡꯕꯤꯗꯣꯏꯔ ꯀꯃꯥꯏꯅ ꯇꯧꯕꯅꯣ ꯏꯁꯥꯅ ꯏꯔꯅꯥꯏ ꯄꯨꯊꯣꯛꯆꯗꯣꯏꯔ ꯑꯗꯨꯕꯨ

ꯑꯣ ꯑꯗꯨꯗꯤ ꯈꯔꯗꯤ ꯁꯤꯜ ꯂꯥꯡꯗꯕꯗꯤ ꯌꯥꯔꯔꯣꯏꯅꯦ ꯀꯣ ꯑꯣ ꯃꯦꯗꯥꯝꯒ ꯋꯥꯔꯤ ꯁꯥꯟꯅꯕꯁꯦ ꯍꯣꯏ ꯌꯥꯝꯅ ꯅꯨꯡꯉꯥꯏꯔꯦ ꯏꯆꯥ ꯅꯨꯄꯥꯗꯨꯅꯁꯨ ꯍꯔꯥꯎꯔꯅꯤ ꯃꯥꯁꯤ ꯄꯔꯤꯈꯥꯁꯨ ꯊꯥꯅꯤꯡꯕ ꯁꯥꯟꯅꯕꯁꯨ ꯌꯥꯎꯅꯤꯡꯕ ꯑꯣ ꯌꯥꯝ ꯅꯨꯡꯉꯥꯏꯖꯔꯦ ꯃꯦꯗꯥꯝ ꯃꯦꯗꯥꯝ ꯊꯝꯖꯔꯒꯦꯀꯣ ꯑꯗꯨꯗꯤ